ꯃꯔꯤ ꯆꯠꯄ ꯄꯥꯝꯕꯤꯁꯤꯡꯒꯤ ꯀꯥꯟꯅꯕꯁꯦ ꯌꯥꯝꯅ ꯂꯩꯌꯦ ꯑꯩꯈꯣꯏꯅ ꯑꯦꯛꯖꯥꯝꯄꯜ ꯑꯣꯏꯅ ꯃꯔꯤ ꯆꯠꯄ ꯄꯥꯝꯕꯤꯁꯤꯡꯒꯤ ꯍꯩ ꯈꯔ ꯌꯦꯡꯁꯦ ꯑꯣ ꯅꯠꯇ꯭ꯔꯥ ꯑꯦꯟꯁꯥꯡ ꯅꯥꯄꯤ ꯈꯔ ꯌꯦꯡꯁꯦ ꯑꯩꯈꯣꯏ ꯄꯥꯝꯕꯤ ꯆꯠꯄ ꯃꯔꯤ ꯆꯠꯄꯒꯤ ꯑꯦꯟꯁꯥꯡ ꯅꯥꯄꯤ ꯍꯥꯏꯔꯗꯤ ꯁ꯭ꯀꯋꯥꯁꯀꯨꯝꯕ ꯈꯣꯡꯗ꯭ꯔꯨꯝꯒꯨꯝꯕ ꯊꯕꯤꯒꯨꯝꯕ ꯑꯁꯤꯒꯨꯝꯕ ꯂꯩꯔꯦ ꯑꯗꯨꯒ ꯍꯩꯗꯅ ꯍꯥꯏꯔꯒ ꯑꯩꯈꯣꯏꯒꯤ ꯄꯦꯁꯟ ꯐ꯭ꯔꯨꯏꯠꯀꯨꯝꯕ ꯑꯁꯤꯒꯨꯝꯕꯁꯦ ꯌꯥꯝꯅ ꯂꯩꯔꯦ ꯑꯁꯤ ꯃꯔꯤ ꯆꯠꯄ ꯄꯥꯝꯕꯤꯁꯤꯡꯁꯦ ꯊꯥꯖꯤꯜꯂꯁꯨ ꯑꯗꯨꯝ ꯄꯪꯍꯧꯗ ꯍꯧꯋꯦ ꯌꯥꯝ ꯃꯣꯏꯁꯦ ꯌꯥꯝ ꯀꯤꯌꯥꯔ ꯑꯣꯏꯗ꯭ꯔꯁꯨ ꯑꯗꯨꯝ ꯍꯧꯕꯗꯤ ꯌꯥꯝ ꯍꯧꯋꯦ ꯃꯣꯏꯁꯦ ꯑꯗꯨꯒ ꯃꯣꯏꯒꯤ ꯄꯥꯜꯂꯤꯕ ꯑꯦꯟꯁꯥꯡ ꯅꯥꯄꯤꯁꯤꯡꯁꯦ ꯑꯩꯈꯣꯏꯅ ꯆꯝꯐꯨꯠ ꯆꯝꯊꯣꯡ ꯊꯣꯡꯉꯒ ꯆꯥꯕꯗ ꯌꯥꯝ ꯀꯥꯟꯅꯕ ꯄꯣꯠꯅꯦ ꯁ꯭ꯀꯋꯥꯁ ꯑꯣꯏꯔꯁꯨ ꯆꯝꯊꯣꯡ ꯊꯣꯡꯉꯒ ꯆꯥꯕ ꯌꯥꯔꯦ ꯈꯣꯡꯗ꯭ꯔꯨꯝꯁꯤ ꯆꯝꯊꯣꯡ ꯊꯣꯡꯉꯒ ꯆꯥꯕ ꯌꯥꯏ ꯊꯕꯤ ꯑꯣꯏꯁꯅꯨ ꯑꯗꯨꯃꯥꯏꯅ ꯆꯥꯕ ꯌꯥꯔꯦ ꯃꯣꯏꯁꯤꯡꯁꯦ ꯌꯥꯝ ꯍꯛꯆꯥꯡꯒꯤꯗꯃꯛꯁꯨ ꯀꯥꯟꯅꯩ ꯑꯗꯨꯒ ꯃꯔꯤ ꯆꯠꯄ ꯃꯅꯥ ꯃꯁꯤꯡ ꯍꯩꯁꯤꯡꯁꯤꯡꯁꯦ ꯃꯣꯏꯁꯦ ꯑꯌꯥꯝꯕꯗꯤ ꯃꯣꯏꯗ ꯃꯤꯅꯔꯦꯜ ꯏꯁꯤꯡꯁꯦ ꯌꯥꯝ ꯀꯟꯇꯦꯟ ꯇꯧꯋꯦ ꯑꯗꯨꯅꯤꯅ ꯃꯣꯏꯁꯦ ꯑꯩꯈꯣꯏꯅ ꯆꯝꯊꯣꯡ ꯊꯣꯡꯉꯒ ꯆꯥꯕꯗ ꯌꯥꯝ ꯀꯥꯟꯅꯩ ꯑꯗꯨꯒ ꯃꯈꯣꯏꯒꯤ ꯗꯤꯃꯦꯔꯤꯠ ꯈꯔ ꯂꯩꯌꯦ ꯃꯗꯨꯗꯤ ꯃꯣꯏꯁꯦ

ꯋꯥꯡꯕꯅ ꯁꯦꯝꯕꯤꯔꯒ ꯃꯣꯏ ꯀꯥꯜꯂꯒ ꯑꯩꯈꯣꯏꯅ ꯑꯗꯨꯝ ꯁꯥꯕꯤꯗ꯭ꯔꯗꯤ ꯃꯣꯏꯁꯦ ꯐꯖꯅ ꯄꯥꯟꯗꯃꯤꯅ ꯑꯗꯨꯅꯤꯅ ꯃꯣꯏꯒꯤ ꯀꯥꯟꯅꯗꯕ ꯗꯤꯃꯦꯔꯤꯠ ꯍꯥꯏꯔꯤꯁꯦ ꯃꯣꯏꯁꯦ ꯑꯩꯈꯣꯏꯅ ꯊꯥꯖꯤꯟꯈ꯭ꯔꯕ ꯃꯇꯨꯡꯗ ꯃꯣꯏꯁꯦ ꯑꯩꯈꯣꯏꯅ ꯃꯈꯣꯏ ꯆꯠꯅꯕ ꯂꯝꯕꯤꯁꯦ ꯐꯖꯅ ꯃꯣꯏꯒꯤ ꯃꯔꯤ ꯆꯠꯅꯕ ꯂꯝꯕꯤꯁꯦ ꯐꯖꯅ ꯁꯦꯝꯕꯤꯗ꯭ꯔꯗꯤ ꯃꯣꯏꯁꯦ ꯍꯩꯁꯦ ꯃꯁꯤꯡꯁꯦ ꯌꯥꯝ ꯄꯥꯟꯗꯦ ꯍꯥꯏꯕꯁꯦ ꯑꯩ ꯍꯥꯏꯅꯤꯡꯉꯤ